ꯑꯩꯅ ꯌꯥꯝꯅ ꯄꯥꯝꯖꯅ ꯊꯣꯡꯕ ꯄꯥꯝꯖꯅ ꯊꯣꯡꯕ ꯑꯦꯟꯁꯥꯡ ꯃꯊꯦꯜꯁꯦ ꯏꯔꯣꯝꯕꯅꯤ ꯑꯗꯨꯒ ꯏꯔꯣꯝꯕ ꯆꯒꯦꯝꯄꯣꯝꯕ ꯉꯥ ꯊꯣꯡꯕ ꯎꯇꯤ ꯊꯣꯡꯕ ꯑꯗꯨꯒ ꯑꯩꯅ ꯈ꯭ꯋꯥꯏꯗꯒꯤ ꯄꯥꯝꯖꯅ ꯑꯦꯟꯁꯥꯡ ꯃꯊꯦꯜꯁꯤꯡꯁꯤꯗ ꯊꯥꯛꯆꯕꯗꯤ ꯄꯥꯝꯖꯕꯁꯦ ꯍꯩꯔꯤꯕꯣꯞꯅꯤ ꯍꯩꯔꯤꯕꯣꯞꯁꯤꯕꯨ ꯌꯥꯎꯗ꯭ꯔꯕ ꯑꯩꯗꯤ ꯑꯦꯟꯁꯥꯡꯁꯦ ꯁꯨꯡꯆꯥ ꯆꯥꯅꯤꯡꯗ꯭ꯔꯦ ꯍꯣꯏ ꯏꯔꯣꯝꯕꯗꯕꯨꯗꯤ ꯅꯠꯇꯦꯀꯣ ꯑꯩꯅ ꯈ꯭ꯋꯥꯏꯗꯒꯤ ꯄꯥꯝꯖꯕꯁꯦ ꯍꯩꯔꯤꯕꯣꯞ ꯍꯩꯔꯤꯕꯣꯞꯁꯤꯅ ꯍꯩꯔꯤꯕꯣꯞ ꯑꯃꯗꯤ ꯌꯥꯏꯉꯪ ꯁꯤ ꯁꯨꯡꯋꯥꯠ ꯋꯥꯠꯄ ꯌꯥꯗꯦ ꯁꯤꯅꯦ ꯈ꯭ꯋꯥꯏꯗꯒꯤ ꯄꯥꯝꯖꯩ